ꯑꯌꯣꯛꯄ ꯌꯦꯟ ꯉꯥꯅꯨꯗ ꯁꯣꯛꯍꯟꯕ ꯌꯥꯕ ꯇꯣꯏꯅ ꯅꯥꯒꯟꯕ ꯂꯥꯏꯅꯥ ꯈꯔꯗꯤ ꯂꯣꯛ ꯊꯨꯡꯕ ꯑꯗꯒꯤ ꯗꯥꯏꯔꯤꯌꯥ ꯑꯗꯒꯤ ꯑꯔꯨꯝ ꯍꯧꯕ ꯑꯗꯒꯤ ꯃꯃꯤꯠ ꯆꯣꯠꯄ ꯃꯁꯥ ꯈꯤꯡꯗꯕ ꯃꯇꯨ ꯃꯃꯥꯟ ꯏꯁꯣꯟ ꯁꯣꯟꯅ ꯂꯩꯕ ꯑꯁꯤꯒꯨꯝꯕ ꯑꯗꯒꯤ ꯃꯈꯣꯡ ꯆꯠꯄ ꯉꯝꯗꯕ ꯃꯁꯥꯁꯤ ꯂꯨꯝꯕ ꯏꯪꯊꯝ ꯆꯟꯕ ꯑꯁꯤꯒꯨꯝꯕ ꯂꯥꯏꯅꯥ ꯂꯥꯏꯌꯣꯡꯁꯤꯡ ꯑꯁꯤ ꯑꯌꯣꯛꯄ ꯌꯦꯟ ꯉꯥꯅꯨꯗ ꯅꯥꯒꯜꯂꯤ ꯍꯥꯏꯔꯤꯕ ꯑꯅꯥꯕ ꯑꯁꯤ ꯑꯩꯈꯣꯏꯅ ꯌꯦꯟ ꯉꯥꯅꯨꯁꯤꯡꯁꯤ ꯌꯣꯛꯄ ꯃꯇꯝꯗ ꯅꯥꯗ ꯌꯦꯛꯇꯅꯕ ꯀꯣ ꯑꯩꯈꯣꯏꯅ ꯊꯝꯒꯦ ꯍꯥꯏꯔꯤꯕ ꯂꯥꯏꯅꯥꯁꯤꯡꯁꯤꯗꯒꯤ ꯉꯥꯛꯊꯣꯛꯍꯟꯒꯦ ꯍꯥꯏꯕ ꯇꯥꯔꯗꯤ ꯌꯦꯟ ꯉꯥꯅꯨꯁꯤꯡꯗꯨ ꯐꯖꯅ ꯃꯀꯣꯟ ꯁꯥꯔꯒ ꯊꯝꯕꯤꯕ ꯑꯃꯗꯤ ꯏꯁꯤꯡ ꯃꯆꯤꯟꯖꯥꯛ ꯆꯥꯡ ꯅꯥꯏꯅ ꯄꯤꯖꯕ ꯑꯗꯨ ꯃꯍꯥꯛꯀꯤ ꯂꯩꯔꯤꯕ ꯌꯦꯟ ꯉꯥꯅꯨꯁꯤꯡꯗꯨꯒꯤ ꯃꯀꯣꯟꯁꯤꯡꯗꯨ ꯆꯣꯠ ꯆꯣꯠ ꯂꯥꯎꯍꯟꯗꯕ ꯑꯩꯈꯣꯏꯒꯤ ꯋꯥꯏꯒꯨꯝꯕ ꯑꯣꯏꯔꯁꯨ ꯐꯖꯅ ꯊꯥꯕꯤꯔꯒ ꯌꯦꯟꯁꯤꯡꯗꯨ ꯊꯝꯕꯤꯕ ꯑꯗꯨꯒ ꯉꯥꯅꯨ ꯑꯣꯏꯔꯒꯅ ꯃꯐꯝꯗꯨ ꯅꯤꯡꯊꯤꯅ ꯐꯖꯅ ꯆꯥꯝꯊꯣꯛꯄꯤꯔꯒ ꯊꯝꯕꯤꯕ ꯑꯗꯨꯒ ꯅꯤꯡꯊꯝ ꯊꯥꯒꯤ ꯃꯇꯝ ꯑꯣꯏꯔꯒ ꯌꯦꯟꯁꯤꯡ ꯑꯗꯨ ꯃꯀꯣꯟꯁꯤꯡꯗꯨ ꯐꯖꯅ ꯑꯊꯥꯕ ꯐꯤꯅ ꯅꯨꯡꯁꯤꯠ ꯅꯨꯡꯁꯥ ꯆꯪꯍꯟꯗꯕ ꯂꯨꯝꯅ ꯊꯝꯕꯤꯕ ꯑꯗꯨꯒ ꯅꯨꯃꯤꯗꯥꯡꯒꯤ ꯃꯇꯝꯗ ꯌꯦꯟ ꯃꯀꯣꯟꯗꯨ ꯃꯩ ꯊꯥꯟꯕꯤꯕ ꯑꯗꯨꯒ ꯅꯨꯃꯤꯗꯥꯡꯗꯁꯨ ꯄꯤꯖꯕ ꯃꯥꯒꯤ ꯃꯆꯤꯟꯖꯥꯛ ꯃꯔꯝ ꯆꯥꯅ ꯃꯥꯒꯤ ꯆꯍꯤ ꯃꯇꯥꯡꯒꯤ ꯃꯇꯨꯡ ꯏꯟꯅ ꯃꯈꯣꯏꯒꯤ ꯃꯆꯤꯟꯖꯥꯛꯁꯤꯡꯗꯨ ꯐꯖꯅ ꯅꯤꯡꯊꯤꯅ ꯄꯤꯖꯕꯤꯕ ꯑꯗꯨꯒ ꯌꯦꯟ ꯉꯥꯅꯨꯁꯤꯡꯗꯨ ꯅꯥꯔꯛꯄ ꯃꯇꯝꯗ ꯍꯤꯗꯥꯛ ꯂꯥꯡꯊꯛ ꯄꯤꯖꯕ ꯅꯥꯔꯛꯏꯕ ꯁꯤꯝꯇꯣꯝꯗꯨꯒꯤ ꯃꯇꯨꯡ ꯏꯟꯅ ꯂꯥꯏꯅꯥꯗꯨꯒꯤ ꯃꯇꯨꯡ ꯏꯟꯅ ꯑꯅꯥꯕꯗꯨ ꯐꯖꯅ ꯆꯦꯛꯁꯤꯟꯅ ꯌꯦꯡꯕꯤꯔꯒ ꯁꯥ ꯁꯤꯡ ꯑꯁꯨ ꯉꯥꯅꯨ ꯌꯦꯟꯁꯤꯡꯁꯤ ꯐꯖꯅ ꯅꯤꯡꯊꯤꯅ ꯊꯝꯕꯤꯗꯨꯅ ꯃꯁꯥꯗ ꯅꯥꯗ ꯌꯦꯛꯇꯅ ꯅꯨꯡꯉꯥꯏ ꯌꯥꯏꯐꯅ ꯊꯝꯕꯤꯅꯕꯒꯤꯗꯃꯛꯇ ꯍꯥꯏꯔꯤꯕ ꯆꯦꯛꯁꯤꯟ ꯊꯧꯔꯥꯡꯁꯤꯡ ꯑꯁꯤ ꯂꯧꯈꯠꯀꯗꯕꯅꯤ ꯑꯗꯨꯒ ꯌꯦꯟꯁꯤꯡ ꯑꯃꯗꯤ ꯉꯥꯅꯨꯁꯤꯡꯁꯤ ꯐꯖꯅ ꯃꯁꯥ ꯃꯎ ꯅꯥꯗ ꯌꯦꯛꯇꯅ ꯊꯝꯒꯦꯅ ꯍꯥꯏꯔꯒꯗꯤ ꯑꯩꯈꯣꯏꯅ ꯃꯐꯝꯁꯤꯡꯗꯨ ꯐꯖꯅ ꯁꯦꯡꯗꯣꯛꯄꯤꯕ ꯑꯗꯒꯤ ꯉꯥꯅꯨꯁꯤꯡꯗꯨ ꯑꯩꯈꯣꯏꯒꯤ ꯃꯥꯒꯤ ꯆꯠꯐꯝꯗ ꯉꯥꯅꯨ ꯁꯥꯟꯅꯐꯝ ꯃꯥꯒꯤ ꯃꯐꯝ ꯄꯨꯈ꯭ꯔꯤꯒꯨꯝꯕ ꯐꯖꯅ ꯊꯝꯕꯤꯕ ꯑꯗꯒꯤ ꯀꯥꯔꯛꯄ ꯃꯇꯝꯗ ꯅꯨꯃꯤꯗꯥꯡꯒꯤ ꯃꯇꯝꯗꯅ ꯃꯥꯒꯤ ꯃꯀꯣꯟꯗꯨ ꯐꯖꯅ ꯁꯦꯡꯗꯣꯛꯑꯒ ꯃꯐꯝ ꯆꯥꯅ ꯊꯝꯕꯤꯕ ꯃꯔꯝ ꯑꯁꯤꯅ ꯉꯥꯅꯨꯁꯤꯡꯁꯤ ꯐꯖꯅ ꯊꯝꯕꯤꯕ ꯑꯗꯨꯒ ꯌꯦꯟꯁꯤꯡ ꯑꯣꯏꯔꯒꯁꯨ ꯑꯩꯈꯣꯏꯅ ꯌꯦꯟꯁꯤꯡꯗꯨ ꯑꯌꯨꯛ ꯉꯟꯅ ꯐꯖꯅ ꯃꯥꯒꯤ ꯃꯀꯣꯟꯁꯤꯡꯗꯨ ꯐꯖꯅ ꯑꯌꯨꯛꯇꯅ ꯅꯨꯡꯊꯤꯜꯒꯤ ꯃꯇꯝꯗꯅ ꯅꯨꯡꯁꯤꯠ ꯅꯨꯡꯁꯥ ꯐꯪꯍꯟꯕ ꯑꯗ ꯅꯨꯃꯤꯗꯥꯡꯒꯤ ꯃꯇꯝꯗꯅ ꯐꯖꯅ ꯆꯦꯛꯁꯤꯟꯅ ꯑꯩꯈꯣꯏ ꯅꯨꯡꯁꯤꯠ ꯆꯪꯍꯟꯗꯅ ꯏꯪꯍꯟꯗꯅ ꯊꯝꯕꯤꯕ ꯑꯗꯨꯅ ꯉꯁꯥꯏꯒꯤ ꯑꯩꯈꯣꯏꯒꯤ ꯌꯦꯟ ꯉꯥꯅꯨꯁꯤꯡꯁꯤ ꯃꯁꯥ ꯃꯎꯁꯤ ꯅꯥꯍꯟꯗꯅ ꯆꯦꯛꯁꯤꯟꯅ ꯊꯝꯕ ꯉꯝꯒꯅꯤ ꯑꯃꯗꯤ ꯑꯩꯈꯣꯏꯅ ꯁꯥ ꯉꯥꯁꯤꯡ ꯑꯁꯤ ꯂꯣꯏꯔꯦ ꯍꯥꯏꯗꯅ ꯄꯩꯁꯥꯒꯤꯗꯃꯛꯇ ꯁꯦꯜꯒꯤꯗꯃꯛꯇ ꯄꯪꯊꯥ ꯊꯥꯗꯣꯛꯇꯅ ꯃꯀꯣꯟ ꯐꯖꯅ ꯁꯦꯝꯕꯤꯗꯕ ꯄꯨꯝꯅꯃꯛꯁꯤꯡꯁꯦ ꯑꯩꯈꯣꯏꯅ ꯇꯧꯔꯣꯏꯗꯕꯅꯤ ꯁꯥ ꯉꯥꯁꯤꯡꯁꯤ ꯂꯣꯏꯕ ꯃꯇꯝꯗ ꯅꯨꯡꯁꯤꯅ ꯁꯥ ꯉꯥꯁꯤꯡ ꯑꯁꯤꯁꯨ ꯊꯋꯥꯏ ꯄꯥꯜꯂꯤꯕ ꯖꯤꯕ ꯃꯈꯜ ꯑꯃꯅꯤ ꯃꯔꯝ ꯑꯁꯤꯅ ꯁꯥꯁꯤꯡ ꯑꯁꯤꯕꯨ ꯅꯥꯗ ꯌꯦꯛꯇꯅꯕ ꯆꯦꯛꯁꯤꯟꯅ ꯐꯖꯅ ꯊꯝꯕꯤꯕ ꯂꯣꯏꯅꯅ ꯏꯪꯍꯟꯗꯕ ꯃꯇꯝ ꯃꯇꯝꯒꯤ ꯑꯣꯏꯕ ꯆꯦꯛꯁꯤꯟ ꯊꯧꯔꯥꯡꯁꯤꯡ ꯂꯧꯈꯠꯇꯨꯅ ꯁꯥ ꯁꯤꯡ ꯑꯁꯤ ꯅꯤꯡꯊꯤꯅ ꯌꯦꯡꯁꯤꯟꯕꯁꯤꯅ ꯁꯥꯁꯤꯡ ꯑꯁꯤ ꯃꯁꯥ ꯃꯎ ꯐꯅ ꯊꯝꯅꯕꯒꯤ ꯑꯃꯠꯇ ꯉꯥꯏꯔꯕ ꯄꯥꯝꯕꯩꯅꯤ